ꯑꯉꯥꯡ ꯑꯣꯏꯔꯤꯉꯩꯗ ꯀ꯭ꯂꯥꯁ ꯋꯥꯟꯗꯒꯤ ꯀ꯭ꯂꯥꯁ ꯁꯤꯛꯁ ꯐꯥꯎꯕ ꯃꯅꯤꯄꯨꯔꯤ ꯁ꯭ꯀꯨꯜꯗ ꯇꯝꯃꯦ ꯑꯗꯨꯗꯒꯤ ꯃꯅꯤꯄꯨꯔꯤ ꯏꯊꯣꯛꯄ ꯉꯥꯡꯕꯗꯣ ꯐꯖꯅ ꯍꯩꯇꯝꯅꯤꯅ ꯌꯥꯝ ꯋꯥꯏ ꯑꯗꯨꯒꯤ ꯃꯇꯝꯗ ꯑꯗꯨꯗꯒꯤ ꯑꯩꯈꯣꯏ ꯁꯦꯅꯥꯄꯇꯤꯒꯤ ꯗꯤꯁꯇ꯭ꯔꯤꯛꯇꯗꯤ ꯃꯅꯤꯄꯨꯔꯤꯅ ꯀꯃꯟ ꯆꯠꯄꯅꯤꯅ ꯃꯤꯅ ꯉꯥꯡ ꯉꯥꯡꯕꯗꯣ ꯇꯥꯔꯒ ꯉꯥꯡꯕ ꯇꯝꯃꯦ ꯐꯥꯔꯁ ꯇꯥꯏꯝꯗꯗꯤ ꯌꯥꯝ ꯂꯨꯏꯌꯦ ꯑꯗꯨꯗꯒꯤ ꯑꯩꯗꯣ ꯏꯝꯐꯥꯜ ꯑꯝ ꯕꯤ ꯁꯤꯗ ꯆꯠꯂꯒ ꯆꯍꯤ ꯑꯅꯤ ꯂꯥꯏꯔꯤꯛ ꯇꯝꯃꯦ ꯑꯗꯨꯗꯒꯤ ꯃꯅꯤꯄꯨꯔꯤ ꯍꯦꯟꯅ ꯈꯪꯉꯛꯄ ꯍꯧꯔꯦ ꯃꯅꯤꯄꯨꯔꯤ ꯇꯝꯕꯁꯤ ꯃꯁꯥꯒꯤ ꯏꯁꯇꯦꯠꯀꯤ ꯂꯣꯟꯅꯤꯅ ꯉꯥꯡꯗꯕ ꯌꯥꯗꯦ ꯍꯥꯏꯅ ꯀꯟꯅ ꯍꯣꯠꯅꯔꯒ ꯇꯝꯕꯅꯦ